ꯊꯋꯥꯟ ꯃꯤꯆꯥꯛ ꯌꯦꯡꯅꯕ ꯑꯩꯈꯣꯏꯒꯤ ꯇꯦꯂꯦꯁꯀꯣꯞ ꯃꯈꯜ ꯃꯌꯥꯝ ꯂꯩ ꯑꯗꯨꯅ ꯃꯈꯜ ꯃꯈꯜ ꯁꯤꯖꯤꯅꯕꯁꯦ ꯃꯥꯒꯤ ꯍꯥꯏꯗꯤ ꯑꯑꯣꯟꯕ ꯃꯌꯥꯝ ꯄꯨꯔꯛꯑꯦ ꯍꯥꯏꯗꯤ ꯊꯥꯏꯅ ꯃꯃꯥꯡꯉꯩꯒꯤ ꯃꯣꯏꯒꯤ ꯑꯍꯥꯟꯕ ꯏꯟꯕꯦꯟ ꯇꯧꯔꯝꯕ ꯇꯦꯂꯦꯁꯀꯣꯞꯁꯤꯡꯁꯤꯅ ꯍꯥꯏꯗꯤ ꯄꯨꯊꯣꯛ ꯄꯨꯁꯤꯟꯁꯨ ꯑꯃꯨꯛꯀ ꯅꯨꯡꯉꯥꯏꯇꯦ ꯑꯗꯨꯒ ꯃꯣꯏꯁꯨ ꯀ꯭ꯂꯤꯌꯔ ꯑꯣꯏꯕꯁꯨ ꯈꯔ ꯋꯥꯠꯂꯤ ꯑꯗꯨꯒ ꯍꯧꯖꯤꯛꯀꯥꯟꯒꯤ ꯑꯅꯧꯕ ꯇꯦꯂꯦꯁꯀꯣꯞꯁꯤ ꯁꯤꯖꯤꯟꯅꯕ ꯃꯇꯝꯗꯗꯤ ꯄꯣꯔꯇꯦꯕꯜꯁꯨ ꯑꯣꯏꯌꯦ ꯑꯗꯨꯒ ꯁꯦꯡꯕꯁꯨ ꯍꯦꯟꯅ ꯍꯦꯜꯂꯤ